ꯅꯤꯐꯨ ꯃꯥꯄꯟ ꯆꯥꯝꯃꯒ ꯌꯥꯡꯈꯩ ꯍꯨꯝꯗꯣꯏ ꯂꯤꯁꯤꯡ ꯇꯔꯨꯛꯀ ꯆꯥꯇ꯭ꯔꯦꯠꯀ ꯀꯨꯟꯒ ꯇꯔꯦꯠ ꯂꯤꯁꯤꯡ ꯀꯨꯟꯊ꯭ꯔꯥ ꯃꯥꯄꯟꯒ ꯆꯥꯝꯃꯔꯤ ꯍꯨꯝꯐꯨ ꯂꯤꯁꯤꯡ ꯌꯥꯡꯈꯩ ꯃꯥꯄꯟꯒ ꯆꯃꯥꯄꯟ ꯃꯧꯗ꯭ꯔꯥ ꯃꯥꯄꯟ